ꯑꯩ ꯏꯁꯥꯁꯤ ꯊꯧꯕꯥꯜ ꯃꯦꯟ ꯔꯣꯗ ꯃꯄꯥꯟꯗ ꯑꯣꯏꯕꯅꯤꯅ ꯑꯩ ꯏꯁꯥꯅ ꯄꯥꯝꯕ ꯕꯤꯖꯤꯅꯦꯁ ꯍꯥꯏꯔꯒꯗꯤ ꯍꯣꯇꯦꯜ ꯑꯅꯥꯟꯕ ꯑꯗꯨꯒꯨꯝꯕ ꯄꯥꯝꯃꯤ ꯃꯔꯝꯗꯤ ꯍꯣꯇꯦꯜꯁꯤꯗ ꯁꯨꯅ ꯐꯪꯍꯟꯕ ꯄꯥꯝꯃꯤ ꯆꯥꯕꯒꯤ ꯊꯛꯄꯒꯤ ꯄꯨꯝꯅꯃꯛ ꯕ꯭ꯔꯦꯛ ꯐꯥꯁꯠꯇꯒꯤ ꯆꯤꯡꯅ ꯊꯕꯛ ꯇꯧꯕ ꯃꯤꯁꯤꯡꯅ ꯅꯨꯃꯤꯗꯥꯡ ꯊꯦꯡꯅ ꯄꯨꯡ ꯇꯔꯨꯛ ꯇꯔꯨꯛ ꯃꯈꯥꯏ ꯑꯗꯨꯃꯥꯏꯅ ꯑꯣꯐꯤꯁ ꯍꯜꯂꯛꯑꯒ ꯆꯥꯛ ꯏꯁꯤꯡ ꯊꯣꯡꯕꯒꯤ ꯄ꯭ꯔꯣꯕ꯭ꯂꯦꯝ ꯃꯌꯥꯝ ꯑꯃ ꯂꯩ ꯄ꯭ꯔꯣꯕ꯭ꯂꯦꯝꯁꯤꯡ ꯑꯗꯨ ꯀꯣꯛꯅꯕ ꯃꯈꯣꯏꯅ ꯊꯣꯡꯕꯒꯤ ꯋꯥꯕꯒꯤ ꯃꯍꯨꯠꯇ ꯄꯩꯁꯥꯅ ꯂꯩꯔꯒ ꯊꯣꯡꯕꯒꯤ ꯃꯇꯝꯗꯨꯅ ꯄꯩꯁꯥꯒ ꯑꯣꯟꯅꯔꯒ ꯂꯩꯔꯒ ꯆꯥꯈꯤꯕꯗꯨ ꯐꯪꯍꯟꯅꯤꯡꯕ ꯄꯥꯝꯃꯤ ꯃꯄꯥꯟ ꯂꯝꯗꯗꯤ ꯑꯌꯥꯝꯕꯅ ꯑꯣꯐꯤꯁ ꯇꯧꯕ ꯀꯥꯡꯕꯨꯁꯤꯡꯅ ꯆꯥꯛ ꯊꯣꯡꯕꯒꯤ ꯆꯠꯅꯕꯤꯁꯤ ꯌꯥꯝꯅ ꯂꯥꯞꯅ ꯂꯩ ꯃꯔꯝꯗꯤ ꯃꯈꯣꯏꯒꯤ ꯃꯅꯥꯛꯇ ꯍꯣꯇꯦꯟ ꯃꯌꯥꯝ ꯂꯩ ꯍꯣꯇꯦꯟꯁꯤꯡ ꯑꯗꯨꯗ ꯌꯨꯝꯗ ꯆꯥꯔꯤꯕ ꯆꯤꯟꯖꯥꯛꯁꯤꯡ ꯑꯁꯤ ꯃꯔꯥꯡ ꯀꯥꯏꯅ ꯐꯪꯉꯤ ꯑꯗꯨ ꯑꯩꯈꯣꯏ ꯃꯅꯤꯄꯨꯔꯗꯗꯤ ꯐꯪꯕ ꯉꯝꯗꯦ ꯑꯗꯨꯅ ꯊꯧꯕꯥꯜꯗ ꯑꯩꯅ ꯑꯃꯗꯤ ꯍꯥꯡꯕ ꯄꯥꯝꯃꯤ ꯕꯤꯖꯤꯅꯦꯁ ꯑꯣꯏꯅ ꯍꯣꯇꯦꯜ ꯑꯁꯤ ꯃꯔꯝꯗꯤ ꯊꯕꯛ ꯏꯪꯈꯥꯡ ꯇꯧꯔꯛꯑꯒ ꯃꯤ ꯂꯩꯖꯗꯕ ꯀꯥꯡꯕꯨꯗꯤ ꯑꯣꯐꯤꯁꯇꯒꯤ ꯋꯥꯅ ꯍꯜꯂꯛꯑꯒ ꯆꯥꯕꯒꯤ ꯊꯣꯡꯕꯒꯤ ꯄ꯭ꯔꯣꯕ꯭ꯂꯦꯝ ꯃꯌꯥꯝ ꯑꯃ ꯊꯣꯛꯏ ꯑꯗꯨꯅ ꯑꯗꯨꯝꯕ ꯃꯌꯥꯝꯁꯤꯡ ꯑꯗꯨ ꯀꯣꯛꯅꯕꯩꯗꯃꯛꯇ ꯑꯩ ꯕꯤꯖꯤꯅꯦꯁ ꯑꯣꯏꯅ ꯍꯣꯇꯦꯜ ꯑꯃ ꯈꯔ ꯆꯥꯎꯅ ꯍꯥꯡꯕ ꯄꯥꯝꯃꯤ